ꯍꯜꯂꯣ ꯑꯣ ꯎꯝ ꯅꯪ ꯅꯥꯔꯦ ꯍꯥꯏꯔꯗꯤꯀꯣ ꯑꯗꯨ ꯅꯪꯒꯤ ꯔꯨꯝ ꯇꯦꯝꯄꯦꯔꯦꯆꯔꯁꯤꯀꯣ ꯌꯥꯝ ꯏꯪꯍꯟꯗꯕꯤꯗ ꯑꯗꯨꯒ ꯅꯪꯒꯤ ꯅꯁꯥꯁꯨ ꯏꯔꯨꯖꯕ ꯌꯥꯈꯤꯗ꯭ꯔꯤ ꯑꯗꯨꯒ ꯁꯥ ꯉꯥꯒꯨꯝꯕ ꯂꯥꯏꯛ ꯊꯥꯎ ꯌꯥꯝ ꯌꯥꯛꯄꯒꯨꯝꯕ ꯆꯥꯈꯤꯕ ꯌꯥꯔꯣꯏ ꯑꯗꯨꯒ ꯅꯪꯒꯤ ꯍꯛꯆꯥꯡꯁꯦ ꯐꯔꯗꯤ ꯌꯥꯝꯅ ꯏꯪꯍꯟꯗꯕꯤꯗ ꯑꯗꯨꯝ ꯑꯦ ꯀꯔꯤ ꯀꯔꯤ ꯍꯥꯏꯁꯤꯔꯥ ꯌꯥꯝꯅꯁꯨ ꯁꯥꯗꯕꯤꯗ ꯌꯥꯝꯅꯁꯨ ꯏꯪꯍꯟꯗꯕꯤꯗ ꯑꯗꯨꯝ ꯂꯩꯌꯣ ꯎꯝ ꯐꯦꯕꯔ ꯇꯧꯕ ꯀꯥꯟꯗꯨꯗ ꯏꯔꯨꯖꯕꯗꯤ ꯌꯥꯝꯅ ꯑꯩꯅ ꯈꯟꯕꯗꯤ ꯌꯥꯈꯤꯒꯗꯧꯕ ꯃꯥꯟꯗꯦꯗ ꯍꯣꯏ ꯅꯪꯅ ꯑꯗꯨꯝ ꯏꯔꯨꯕ ꯀꯥꯟꯗ ꯍꯦꯟꯅ ꯐꯤꯕꯔꯒꯨꯝꯕ ꯂꯥꯛꯂꯗꯤ ꯑꯣ ꯑꯣ ꯅꯪ